ꯂꯝ ꯀꯣꯏꯕꯁꯤꯡꯅ ꯑꯩꯈꯣꯏꯒꯤ ꯃꯐꯝ ꯑꯁꯤꯗ ꯂꯥꯛꯄ ꯃꯇꯝꯗ ꯊꯦꯡꯅꯔꯤꯕ ꯈꯨꯗꯣꯡ ꯆꯥꯗꯕꯁꯤꯡ ꯑꯗꯨꯗꯤ ꯂꯦꯛ ꯑꯣꯞ ꯇ꯭ꯔꯥꯟꯁꯄꯣꯔꯇꯦꯁꯟꯒꯤ ꯑꯋꯥꯕ ꯌꯥꯝꯅ ꯊꯦꯡꯅꯩ ꯒꯥꯔꯤ ꯌꯥꯝꯅ ꯂꯩꯇꯕ ꯒꯥꯔꯤꯒꯤ ꯚꯔꯥ ꯌꯥꯝꯅ ꯇꯥꯡꯕ ꯑꯗꯨꯒ ꯂꯝꯕꯤ ꯐꯠꯇꯕꯅ ꯃꯔꯝ ꯑꯣꯏꯔꯒ ꯆꯠꯊꯣꯛ ꯆꯠꯁꯤꯟ ꯇꯧꯕꯗ ꯃꯇꯝ ꯌꯥꯝꯅ ꯆꯪꯕ ꯃꯐꯝ ꯑꯁꯤꯗ ꯏꯔꯥꯡ ꯂꯩꯕ ꯍꯥꯏꯕꯗꯤ ꯍꯨꯔꯥꯟ ꯆꯤꯟꯊꯤ ꯇꯧꯕ ꯐꯠꯇꯕ ꯅꯤꯁꯥ ꯆꯥꯕ ꯑꯃꯗꯤ ꯑꯦꯟꯇꯤ ꯁꯣꯁꯤꯌꯦꯜ ꯑꯣꯏꯕ ꯃꯤꯑꯣꯏ ꯃꯌꯥ ꯂꯩꯕꯅ ꯃꯐꯝ ꯑꯁꯤꯗ ꯂꯝꯀꯣꯏꯕꯁꯤꯡꯅ ꯂꯥꯛꯄ ꯇꯟꯂꯤ ꯍꯣꯇꯦꯜ ꯔꯦꯁꯇꯨꯔꯦꯟꯁꯅꯆꯤꯡꯕ ꯃꯁꯤꯡ ꯌꯥꯝꯅ ꯂꯩꯇꯕ ꯑꯃꯗꯤ ꯃꯈꯣꯏꯅ ꯄꯤꯔꯤꯕ ꯐꯦꯁꯤꯂꯤꯇꯤ ꯑꯗꯨ ꯇꯨꯔꯤꯁꯁꯤꯡꯅ ꯄꯥꯝꯕ ꯋꯥꯠꯄꯅ ꯂꯩꯐꯝ ꯆꯥꯐꯝꯒꯤ ꯈꯜꯂꯒ ꯂꯥꯛꯄ ꯇꯟꯂꯤ ꯇꯨꯔꯤꯁꯁꯤꯡ ꯂꯥꯛꯄꯗ ꯇꯤꯀꯦꯠ ꯄ꯭ꯔꯥꯏꯁ ꯋꯥꯡꯕꯅ ꯃꯔꯝ ꯑꯣꯏꯔꯒ ꯇꯨꯔꯤꯁ ꯂꯥꯛꯇꯕꯒꯤ ꯆꯥꯡ ꯋꯥꯡꯉꯤ